ꯑꯩꯅ ꯄꯨꯟꯁꯤꯗ ꯊꯦꯡꯅꯈꯤꯕ ꯍꯥꯏꯕꯕꯨ ꯊꯕꯛ ꯑꯃ ꯐꯪꯅꯕ ꯍꯣꯠꯅꯕꯗ ꯊꯕꯛꯇꯨ ꯐꯪꯅꯕꯅꯦꯅ ꯊꯥꯗꯔꯨꯔꯒ ꯂꯦꯕꯔ ꯊꯥꯗꯔꯨꯔꯒ ꯊꯕꯛꯇꯨ ꯐꯪꯗꯕꯒꯤ ꯃꯗꯨꯒꯤ ꯄꯨꯟꯁꯤꯗ ꯁꯤꯡꯅꯕ ꯑꯃꯗꯤ ꯑꯩꯉꯣꯟꯗ ꯂꯩꯈꯤ ꯑꯗꯨꯒ ꯃꯃꯩꯗ ꯋꯥꯔꯕꯒ ꯋꯥꯔꯕ ꯇꯨꯡꯗ ꯂꯥꯁꯇ ꯑꯦꯂꯕꯦꯟ ꯑꯋꯥꯔꯗ ꯑꯩ ꯐꯪꯈꯤ ꯐꯪꯈꯤ ꯃꯗꯨꯅꯤ ꯑꯩꯒꯤ ꯄꯨꯟꯁꯤꯗ ꯁꯤꯡꯅꯕ ꯍꯥꯏꯕ ꯇꯥꯔꯒꯗꯤ